ꯊꯧꯕꯥꯜ ꯖꯤꯜꯂꯥ ꯑꯁꯤꯗ ꯊꯧꯕꯥꯜꯒꯤ ꯄ꯭ꯔꯖꯥꯁꯤꯡꯅ ꯑꯃꯗꯤ ꯏꯃꯥ ꯏꯕꯦꯜꯁꯤꯡꯅ ꯏꯆꯦ ꯏꯆꯜꯁꯤꯡꯅ ꯌꯥꯝꯅ ꯄꯥꯝꯅꯕ ꯌꯥꯝꯅ ꯈꯨꯠ ꯁꯥꯗ ꯌꯥꯝꯅ ꯃꯤꯌꯥꯝꯅꯁꯨ ꯄꯥꯝꯅꯕ ꯄꯣꯠꯁꯛ ꯀꯌꯥ ꯃꯔꯨꯝ ꯊꯧꯕꯥꯟ ꯖꯤꯜꯂꯥꯗꯒꯤ ꯄꯨꯊꯣꯛꯄꯤ ꯍꯥꯏꯔꯤꯕ ꯄꯣꯠꯁꯛ ꯑꯗꯨꯗꯤ ꯑꯩꯈꯣꯏ ꯀꯧꯅꯥꯒꯤ ꯐꯛ ꯀꯧꯅꯥꯒꯤ ꯕꯦꯒ ꯀꯧꯅꯥꯒꯤ ꯆꯤꯌꯥꯔ ꯀꯧꯅꯥꯒꯤ ꯂꯩ ꯇꯣꯉꯥꯟ ꯇꯣꯉꯥꯟ ꯃꯈꯟ ꯀꯌꯥ ꯃꯔꯨꯝꯒꯤ ꯑꯗꯨꯒꯨꯝꯂꯕ ꯑꯩꯈꯣꯏꯒꯤ ꯀꯧꯅꯥꯒꯤ ꯊꯧꯕꯥꯜ ꯗꯤꯁꯇ꯭ꯔꯤꯛꯁꯤꯗ ꯃꯈꯜ ꯃꯈꯜꯒꯤ ꯀꯌꯥ ꯃꯔꯨꯝ ꯁꯥꯕ ꯍꯧꯕꯗꯨꯅ ꯄꯨꯊꯣꯔꯛꯏ ꯑꯗꯨꯅ ꯍꯥꯟꯅ ꯑꯍꯜ ꯂꯃꯟꯁꯤꯡꯅ ꯑꯁꯤꯒꯨꯝꯂꯕ ꯊꯧꯕꯥꯜ ꯖꯤꯜꯂꯥ ꯑꯁꯤꯗ ꯀꯧꯅꯥ ꯑꯁꯤ ꯑꯩꯈꯣꯏ ꯑꯌꯥꯝꯕ ꯃꯇꯝꯗ ꯈꯥꯉꯕꯣꯛ ꯍꯥꯏꯔꯤꯕ ꯈꯨꯜꯁꯤꯅ ꯑꯌꯥꯝꯕꯅ ꯀꯧꯅꯥ ꯑꯁꯤ ꯌꯥꯝꯅ ꯃꯁꯤꯡ ꯌꯥꯝꯅ ꯄꯨꯊꯣꯛꯏ ꯑꯗꯨꯅ ꯈꯥꯉꯕꯣꯛꯀꯤ ꯏꯆꯤꯜ ꯏꯅꯥꯎꯁꯤꯡꯅ ꯀꯧꯅꯥꯒꯤ ꯐꯛ ꯑꯃꯗꯤ ꯕꯦꯒꯅ ꯆꯤꯡꯕꯁꯤ ꯁꯥꯕ ꯍꯧꯔꯛꯄꯗꯒꯤ ꯍꯧꯖꯤꯛ ꯑꯇꯣꯞ ꯑꯇꯣꯞꯄ ꯈꯨꯜ ꯊꯪꯅꯕꯁꯤꯡ ꯁꯪꯒꯥꯏ ꯌꯨꯝꯐꯝ ꯑꯇꯣꯞ ꯑꯇꯣꯞꯄ ꯅꯥꯏꯕꯔꯤꯡ ꯕꯤꯂꯦꯖꯁꯤꯡꯗ ꯂꯣꯏꯅ ꯁꯤꯒꯨꯝꯂꯕ ꯀꯧꯅꯥꯒꯤ ꯈꯨꯠ ꯁꯥ ꯈꯨꯠꯅ ꯁꯥꯕ ꯑꯗꯨꯒꯨꯝꯂꯕ ꯕꯦꯒ ꯐꯛ ꯆꯧꯀꯤꯅ ꯆꯤꯡꯕ ꯀꯌꯥ ꯃꯔꯨꯝ ꯁꯥꯕꯅ ꯇꯨꯡꯒꯤ ꯃꯤꯔꯣꯜ ꯀꯌꯥꯗꯁꯨ ꯑꯗꯨꯝꯃꯛ ꯍꯥꯏꯔꯤꯕ ꯑꯁꯤꯒꯨꯝꯂꯕ ꯄꯣꯠꯂꯝꯁꯤꯡ ꯑꯁꯤ ꯍꯤꯁꯇꯣꯔꯤꯀꯦꯜ ꯑꯣꯏꯅ ꯑꯗꯨꯝꯃꯛ ꯂꯩꯍꯧꯋꯤ ꯇꯝꯖꯅꯤꯡꯉꯥꯏ ꯑꯣꯏꯅ ꯑꯗꯨꯝꯃꯛ ꯃꯊꯪ ꯃꯊꯪ ꯑꯩꯈꯣꯏ ꯇꯝꯖꯔꯒ ꯂꯩꯍꯧꯔꯤ